ꯑꯩꯈꯣꯏꯒꯤ ꯂꯝꯗꯝ ꯑꯁꯤꯒꯤ ꯑꯀꯛꯅꯕ ꯐꯤ ꯂꯣꯟꯕꯒꯤ ꯄꯦꯇꯔꯟ ꯍꯥꯏꯔꯒꯗꯤ ꯀꯇꯥꯅ ꯂꯣꯟꯕꯗꯅ ꯋꯥꯒꯤ ꯋꯥꯒꯤ ꯁꯦꯞꯁꯦ ꯂꯪ ꯇꯥꯡꯀꯛ ꯇꯥꯡꯀꯛꯀ ꯂꯩꯔꯒ ꯋꯥꯅ ꯋꯥꯒꯤ ꯁꯦꯞꯁꯦ ꯁꯤꯁꯦ ꯌꯥꯝ ꯂꯣꯟꯅꯩ ꯑꯗꯒꯤꯗꯤ ꯂꯩꯒꯤ ꯁꯦꯞꯀꯨꯝꯕ ꯑꯗꯨꯝ ꯂꯣꯟꯅꯩꯌꯦꯕ ꯑꯗꯨꯒ ꯐꯤ ꯁꯥꯕꯗ ꯁꯥꯕ ꯏꯝꯕ꯭ꯔꯣꯏꯗ꯭ꯔꯤ ꯀꯇꯥ ꯂꯣꯟꯕꯩꯗ ꯑꯗꯨꯃꯥꯏꯅ ꯂꯩꯈ꯭ꯔꯦ ꯑꯗꯨꯒ ꯐꯤ ꯁꯥꯕꯗ ꯍꯥꯏꯔꯒꯅ ꯃꯣꯏꯔꯥꯡ ꯐꯤ ꯍꯛꯄ ꯇꯥꯖꯃꯍꯜ ꯍꯛꯄꯁꯦ ꯌꯥꯝ ꯃꯅꯤꯄꯨꯔꯗ ꯀꯃꯟ ꯑꯣꯏ ꯑꯗꯒꯤ ꯉꯥ ꯉꯥꯒꯤ ꯁꯦꯞꯇꯣ ꯉꯥ ꯃꯃꯩꯒꯤ ꯁꯦꯞꯇꯣ ꯑꯗꯨꯗꯣ ꯐꯤꯖꯤꯟꯗ ꯍꯥꯞꯄ ꯑꯗꯨꯃꯥꯏꯅ ꯑꯗꯨꯝ ꯆꯠꯅꯩꯌꯦꯕ ꯑꯗꯒꯤ ꯃꯅꯤꯄꯨꯔꯁꯤꯗ ꯑꯅꯝꯕ ꯁꯥꯐꯤ ꯂꯥꯟꯐꯤꯗ ꯕꯦꯖ ꯇꯧꯔꯒ ꯂꯣꯏꯅ ꯃꯣꯏꯒꯤ ꯐꯤ ꯂꯣꯟꯕ ꯈꯣꯠꯄꯁꯦ ꯑꯅꯝꯕ ꯇꯧꯋꯦꯕ ꯍꯥꯏꯗꯤ ꯁꯒꯣꯜꯒꯨꯝꯕ ꯊꯥꯡꯒꯨꯝꯕ ꯁꯒꯣꯜ ꯀꯥꯡꯖꯩꯒꯤ ꯊꯤꯝꯗꯣ ꯄꯨꯊꯣꯛꯄ ꯑꯗꯨꯃꯥꯏꯅ ꯂꯣꯏ ꯇꯧꯅꯩꯌꯦꯕ ꯑꯗꯨꯒ ꯂꯩ ꯂꯩ ꯂꯩ ꯍꯥꯏꯔꯒ ꯑꯇꯣꯞꯄ ꯃꯄꯥꯜ ꯂꯝꯒꯤ ꯁꯅꯥꯔꯩ ꯗꯐꯣꯗꯤꯜ ꯑꯗꯨꯒꯨꯝꯕ ꯅꯠꯇꯕ ꯃꯅꯤꯄꯨꯔꯒꯤ ꯑꯣꯏꯕ ꯀꯨꯁꯨꯝ ꯂꯩ ꯑꯗꯒꯤ ꯇꯈꯦꯠꯂꯩ ꯑꯗꯒꯤ ꯈꯥꯒꯤ ꯂꯩꯍꯥꯎ ꯑꯗꯨꯒ ꯏꯚꯟ ꯁꯤꯔꯣꯏ ꯂꯤꯂꯤꯒꯤ ꯗꯤꯖꯥꯏꯟꯁꯦ ꯁꯤꯕꯨꯛꯇ ꯌꯦꯛꯑꯒ ꯑꯗꯨꯝ ꯐꯤ ꯁꯥꯔꯒ ꯏꯟꯅꯩꯌꯦꯕꯀꯣ ꯑꯗꯨꯅ ꯃꯅꯤꯄꯨꯔꯒꯤ ꯍꯦꯟꯂꯨꯝꯁꯦ ꯌꯥꯝꯅ ꯌꯨꯅꯤꯛ ꯑꯣꯏ ꯑꯗꯒꯤ ꯌꯨꯅꯤꯛ ꯑꯣꯏꯕꯗꯨꯅꯁꯨ ꯍꯦꯟꯅ ꯃꯃꯤꯡ ꯆꯠꯂꯦꯕ ꯑꯗꯨꯒ ꯃꯥꯒꯤ ꯃꯄꯥꯜ ꯂꯝꯒꯤ ꯄꯣꯠ ꯂꯥꯝꯖꯟꯗꯕꯁꯦ ꯑꯩꯈꯣꯏꯒꯤ ꯄꯨꯋꯥꯔꯤꯒ ꯁꯥꯒꯣꯟꯅ ꯂꯩꯔꯕ ꯊꯧꯗꯣꯛ ꯑꯗꯩ ꯄꯨꯋꯥꯔꯤꯒꯤ ꯑꯣꯏꯕ ꯃꯔꯤ ꯂꯩꯅꯕ ꯉꯥꯛꯇ ꯑꯩꯈꯣꯏꯒꯤ ꯐꯤꯔꯣꯜꯁꯤꯗꯅꯦ ꯑꯩꯈꯣꯏꯒꯤ ꯑꯣꯏꯕ ꯏꯟꯗꯤꯖꯤꯅꯁ ꯑꯣꯏꯕ ꯐꯤꯔꯣꯜꯁꯦ ꯇ꯭ꯔꯦꯗꯤꯁꯅꯦꯜ ꯗ꯭ꯔꯦꯁꯁꯤꯗ ꯑꯩꯈꯣꯏꯒꯤ ꯃꯅꯤꯄꯨꯔꯒꯤ ꯄꯨꯋꯥꯔꯤꯁꯦ ꯑꯗꯨꯝ ꯐꯣꯡꯗꯣꯛꯑꯒ ꯁꯦꯠꯅꯩ ꯏꯟꯅꯩ ꯑꯗꯨꯝ ꯗꯤꯖꯥꯏꯟ ꯍꯥꯞꯄꯦ ꯑꯗꯨꯒ ꯑꯩꯅ ꯑꯩꯈꯣꯏꯒꯤ ꯆꯠꯅꯕꯤꯒꯤ ꯑꯣꯏꯕ ꯐꯤꯖꯣꯜꯀꯣ ꯑꯩꯅ ꯄꯨꯊꯣꯛꯅꯤꯡꯕ ꯂꯩ ꯑꯗꯨ ꯑꯩ ꯍꯧꯖꯤꯛꯀꯤꯗꯤ ꯀꯩꯁꯨ ꯍꯣꯠꯅꯗꯦ ꯑꯗꯨꯑꯣꯏꯁꯨ ꯋꯥꯈꯜꯗ ꯂꯩ ꯍꯌꯦꯡ ꯑꯩꯅ ꯑꯩꯒꯤ ꯐꯥꯏꯅꯥꯜꯁꯦꯜ ꯑꯣꯏꯅ ꯏꯁꯇꯦꯕꯜ ꯑꯣꯏꯔꯀꯥꯟꯗ ꯑꯩꯅ ꯃꯗꯨ ꯉꯝꯃꯀꯥꯟꯗ ꯄꯨꯊꯣꯛꯀꯦ ꯍꯥꯏꯕ ꯑꯃꯗꯤ ꯂꯩ ꯑꯩꯅ ꯂꯣꯛꯇꯥꯛꯇ ꯐꯨꯝꯗꯤꯒ ꯂꯩꯔꯒ ꯁꯪ ꯃꯆꯥ ꯃꯆꯥꯒ ꯁꯥꯔꯒ ꯃꯥꯏ ꯏꯃꯥꯏꯗ ꯍꯤ ꯍꯣꯟꯗꯅꯒ ꯆꯠꯄꯁꯦ ꯁꯤꯁꯦ ꯑꯩꯅ ꯐꯤꯗ ꯌꯥꯝ ꯄꯨꯊꯣꯛꯅꯤꯡꯕ ꯍꯥꯏꯗꯤ ꯐꯤꯗꯣ ꯌꯦꯛꯑꯒ ꯐꯨꯝꯗꯤ ꯌꯦꯛꯄ ꯑꯗꯨꯝꯕꯩ ꯋꯥ ꯅꯠꯇꯕ ꯁꯤꯒꯤ ꯊꯤꯝꯁꯤꯗ ꯇꯧꯔꯒ ꯂꯣꯛꯇꯥꯛ ꯃꯄꯥꯟꯗ ꯍꯧꯕ ꯀꯕꯣꯀꯪꯒꯨꯝꯕꯗꯨꯅ ꯃꯣꯏꯔꯥꯡ ꯐꯤ ꯃꯆꯥ ꯃꯆꯥꯅꯒ ꯑꯣꯏꯔꯒ ꯑꯗꯨꯒ ꯐꯤꯗꯨꯒꯤ ꯃꯌꯥꯏꯗꯨꯅ ꯄꯨꯔꯥ ꯏꯁꯤꯡꯗꯨꯅꯤ ꯀꯥꯏꯅ ꯈꯜꯂꯒ ꯑꯗꯨꯒ ꯃꯥꯏ ꯕꯣꯔꯗꯔ ꯍꯥꯞꯄꯗꯨꯅ ꯍꯤ ꯈꯪꯗꯦ ꯍꯤꯒꯨꯝꯕꯗꯣ ꯀꯔꯤꯅꯣꯝꯅ ꯔꯤꯄ꯭ꯔꯖꯦꯟꯀ ꯇꯧꯔꯒ ꯌꯥꯝ ꯐꯣꯡꯗꯣꯛꯅꯤꯡꯉꯦꯕ ꯍꯥꯏꯗꯤ ꯂꯣꯛꯇꯥꯛꯇ ꯊꯤꯝ ꯇꯧꯕ ꯐꯤ ꯑꯃ ꯑꯗꯨꯝ ꯑꯩ ꯄꯨꯊꯣꯛꯅꯤꯡꯉꯤ ꯄꯨꯊꯣꯛꯄ ꯉꯝꯕꯁꯨ ꯑꯣꯏꯒꯦ